ꯑꯩ ꯍꯟꯗꯛ ꯄ꯭ꯂꯥꯁꯇꯤꯛ ꯕꯣꯜ ꯑꯃ ꯂꯩꯖꯔꯨꯕꯅꯦ ꯃꯗꯨ ꯌꯥꯝꯅ ꯌꯦꯡꯕꯗꯗꯤ ꯑꯣꯟꯂꯥꯏꯟꯗ ꯌꯦꯡꯕꯗꯗꯤ ꯑꯗꯨꯛꯀꯤ ꯃꯇꯤꯛ ꯌꯥꯝꯅ ꯐꯖꯩꯌꯦ ꯑꯗꯣ ꯁꯤꯖꯤꯟꯅꯔꯀꯥꯟꯗꯗꯤ ꯍꯦꯛꯇ ꯀꯔꯤ ꯍꯥꯏꯅꯤ ꯑꯁꯦꯡꯕꯗꯗꯤ ꯂꯣꯏꯅ ꯃꯆꯦꯠ ꯃꯆꯦꯠꯁꯨ ꯀꯥꯏ ꯂꯩꯔꯝꯃꯦ ꯑꯗꯒꯤ ꯈꯪꯗꯗꯅꯀꯣ ꯑꯩꯅ ꯍꯤꯡꯖꯥꯡ ꯑꯁꯥꯕ ꯍꯥꯞꯄꯨꯕꯗꯒꯤ ꯁꯧꯗꯣꯔꯛꯄꯗꯒꯤ ꯃꯅꯝꯁꯨ ꯌꯥꯝꯅ ꯅꯝꯊꯤꯌꯦ ꯑꯗꯨꯒ ꯑꯩꯈꯣꯏꯒꯤ ꯀ꯭ꯔꯦꯛꯁꯨ ꯆꯠꯂꯦ ꯌꯥꯝꯅ ꯐꯖꯔꯝꯗꯦ ꯌꯥꯝꯅꯁꯨ ꯄꯦꯟꯗꯦ ꯑꯗꯨꯒ ꯑꯉꯥꯡꯁꯤꯡꯗꯁꯨ ꯄꯤꯕ ꯃꯇꯝꯗꯁꯨ ꯍꯥꯏꯗꯤ ꯃꯆꯦꯠ ꯃꯆꯦꯠꯇꯣ ꯑꯗꯨꯝ ꯀꯥꯏꯔꯕꯅꯤꯅ ꯁꯣꯛꯄ ꯈꯣꯠꯄ ꯈꯔ ꯑꯗꯨꯝ ꯌꯥꯎꯔꯛꯑꯅꯤ ꯑꯗꯒꯤꯗꯤ ꯃꯅꯝꯁꯨ ꯑꯗꯨꯝ ꯌꯥꯝꯅ ꯐꯖꯅ ꯍꯥꯏꯗꯤ ꯅꯝꯊꯤꯕ ꯍꯥꯏꯗꯣ ꯑꯣꯏꯔꯦ ꯑꯗꯣ ꯑꯩꯅ ꯃꯌꯥꯝꯗ ꯑꯃꯨꯛ ꯍꯥꯏꯖꯅꯤꯡꯉꯤꯁꯤ ꯃꯇꯨꯡ ꯃꯅꯥꯎ ꯁꯤꯒꯤ ꯄ꯭ꯔꯗꯛꯁꯦ ꯁꯨꯡꯂꯩ ꯂꯩꯕꯤꯗꯕ ꯍꯥꯏꯅ ꯑꯩ ꯃꯌꯥꯝꯗ ꯍꯥꯏꯖꯅꯤꯡꯉꯤ